ꯏꯁꯇꯥꯞꯀ ꯑꯝꯇ ꯂꯩꯇ꯭ꯔꯕꯣ ꯑꯁ ꯅꯨꯡꯁꯥꯁꯤꯒ ꯁꯥꯕꯅꯦ ꯐꯦꯟꯁꯤꯁꯨ ꯃꯩꯁꯦ ꯑꯦꯂꯦꯛꯇ꯭ꯔꯤꯛꯁꯤ ꯌꯥꯗ꯭ꯔ ꯃꯥꯜꯂꯦꯅꯦ ꯁꯨꯃꯥꯏꯅ ꯁꯨꯝ ꯂꯩꯔꯗꯤ ꯀꯃꯥꯏ ꯈꯥꯡꯗꯣꯏꯅꯣ

ꯂꯝ ꯃꯥ ꯆꯠꯈꯤ ꯂꯝꯗꯨꯕꯨ ꯑꯅꯛꯄ ꯑꯣꯏꯖꯥꯠꯂꯥ ꯑꯔꯥꯞꯄ ꯑꯣꯏꯖꯥꯠꯂꯣ ꯀꯥꯁꯤꯁꯨ ꯌꯥꯝ ꯑꯣꯝꯃꯤꯅꯦ ꯈꯨꯝꯖꯜꯂꯒ ꯈꯣꯠꯂꯒ ꯊꯣꯡ ꯍꯥꯡꯗꯣꯛꯑ ꯂꯩꯕꯁꯨ ꯌꯥꯕꯁꯨ ꯅꯠꯇꯕꯅꯤꯅ ꯑꯗꯨ ꯑꯩꯗꯤ ꯈꯤꯇꯪꯗꯤ ꯊꯨꯅꯗꯤ ꯁꯦꯝꯍꯟꯅꯤꯡꯉꯦ ꯑꯗꯨ ꯇꯤ ꯚꯤꯁꯤꯁꯨ ꯉꯥꯍꯥꯛ ꯄꯣꯊꯥꯒꯗꯕꯁꯤꯁꯨ ꯇꯤ ꯚꯤꯁꯤꯁꯨ ꯀꯩꯅꯣ ꯇꯧꯗꯦ ꯁꯥꯎꯟꯅꯔ ꯀꯩꯅꯣ ꯁ꯭ꯋꯣꯔ ꯂꯥꯎꯔꯒ ꯂꯩꯕ꯭ꯔꯥ ꯀꯩꯅꯣꯝ ꯇꯧꯋꯤꯅꯦ ꯑꯗꯨ

ꯑꯗꯣ ꯑꯗꯨꯃꯥꯏꯅ ꯈꯤꯇꯪ ꯊꯨꯅ ꯁꯦꯝꯕꯤꯔꯒꯗꯤ ꯑꯩꯁꯨ ꯈꯤꯇꯪ ꯄꯨꯛꯅꯤꯡꯗ ꯑꯩꯁꯨ ꯍꯨꯃꯥꯡ ꯁꯧꯕꯁꯤꯗ ꯑꯩꯁꯨ ꯄꯣꯊꯥꯔꯁꯨ ꯍꯣꯏ ꯋꯥꯁꯨ ꯄꯪꯋꯥ ꯋꯥꯕꯤꯔꯝꯃꯅꯤ ꯑꯗꯨ ꯑꯩꯗꯨ ꯈꯤꯇꯪꯗꯤ ꯊꯨꯅꯗꯤ ꯁꯦꯝꯍꯟꯅꯤꯡꯉꯤ ꯌꯥꯅꯕ ꯄꯥꯎ ꯐꯥꯎꯅꯕꯤꯔꯣ ꯍꯣ ꯍꯣ ꯍꯣꯏ ꯌꯥꯏ ꯌꯥꯏ ꯑꯣ ꯍꯣꯏ ꯍꯣꯏ ꯑꯣ ꯑꯪ ꯍꯣ ꯍꯣ ꯊꯝꯖꯔꯦ ꯊꯝꯖꯔꯦ